ꯍꯜꯂꯣ ꯍꯥꯏꯕꯤꯔꯣ ꯍꯥꯏꯕꯤꯌꯣ ꯍꯣꯏ ꯍꯣꯏ ꯍꯣꯏ ꯍꯣꯏ ꯍꯣꯏ ꯍꯣꯏ ꯆꯥꯛꯍꯥꯎꯁꯤ ꯑꯩꯈꯣꯏ ꯏꯪꯂꯤꯁꯇꯅ ꯕ꯭ꯂꯦꯛ ꯔꯥꯏꯁ ꯍꯥꯏꯕꯀꯣ ꯑꯗꯣ ꯃꯅꯤꯄꯨꯔꯒꯤ ꯗꯤꯁꯇ꯭ꯔꯤꯛ ꯈꯨꯗꯤꯡꯃꯛꯇ ꯆꯥꯛꯍꯥꯎꯁꯦ ꯑꯗꯨꯝ ꯊꯥꯏ ꯑꯗꯣ ꯆꯥꯛꯍꯥꯎꯁꯦ ꯌꯥꯝ ꯁ꯭ꯀꯦꯜꯗ ꯌꯥꯝ ꯄꯥꯛꯁꯟꯅ ꯄꯨꯊꯣꯛꯄ ꯅꯠꯇ꯭ꯔꯒꯁꯨ ꯑꯗꯨꯝ ꯃꯅꯤꯄꯨꯔꯗ ꯆꯥꯛꯍꯥꯎꯁꯤ ꯑꯗꯨꯝ ꯐꯖꯅ ꯊꯥꯅꯔꯤ ꯑꯗꯨꯕꯨ ꯐꯪꯏ ꯑꯗꯨꯝ ꯃꯥꯔꯀꯦꯠꯇꯁꯨ ꯑꯗꯨꯝ ꯐꯪꯏ ꯑꯗꯨ ꯆꯥꯛꯍꯥꯎꯁꯦ ꯀꯩꯅꯣꯗ ꯑꯩꯈꯣꯏ ꯆꯥꯛꯍꯥꯎ ꯃꯈꯜ ꯈꯔꯥ ꯂꯩꯔꯤ ꯑꯩꯈꯣꯏ ꯆꯥꯛꯍꯥꯎ ꯄꯣꯏꯔꯩꯇꯣꯟ ꯍꯥꯏꯕꯅꯆꯤꯡꯕ ꯑꯗꯨꯝꯕ ꯀꯩꯅꯣ ꯆꯥꯛꯍꯥꯎ ꯃꯈꯜ ꯈꯔ ꯂꯩ ꯑꯗꯨ ꯆꯥꯛꯍꯥꯎꯁꯤꯡꯁꯤ ꯌꯥꯝ ꯄꯥꯛꯁꯟꯅ ꯌꯥꯝ ꯍꯥꯎꯅ ꯌꯥꯝ ꯄꯥꯝꯅ ꯑꯗꯨꯝ ꯆꯥꯅꯕ ꯑꯗꯒꯤ ꯚꯤꯇꯥꯃꯤꯟꯁꯨ ꯌꯥꯝꯅ ꯂꯩꯕ ꯍꯛꯆꯥꯡꯗꯁꯨ ꯀꯥꯟꯅꯕ ꯆꯦꯡ ꯑꯃꯨꯕ ꯆꯦꯡ ꯃꯈꯜ ꯑꯃꯅꯤ ꯑꯗꯨꯝ ꯍꯥꯏꯕꯤꯌꯣ ꯍꯣꯏ ꯍꯣꯏ ꯆꯥꯛꯍꯥꯎꯁꯤ ꯑꯩꯈꯣꯏꯒꯤ ꯆꯥꯛ ꯑꯣꯏꯅ ꯊꯣꯡꯉꯒ ꯆꯥꯅꯕꯒꯤ ꯃꯊꯛꯇ ꯑꯩꯈꯣꯏꯒꯤ ꯁꯪꯒꯣꯝ ꯈ꯭ꯔꯦꯔ ꯑ ꯈ꯭ꯔꯦꯔ ꯍꯧꯔꯒ ꯆꯥꯕ ꯑꯗꯨꯕꯨ ꯆꯥꯛꯍꯥꯎꯒꯤ ꯐꯨꯗ ꯄ꯭ꯔꯣꯁꯦꯁꯤꯡ ꯇꯧꯔꯒ ꯄ꯭ꯔꯣꯁꯦꯁꯤꯡ ꯇꯧꯔꯒ ꯃꯈꯜ ꯃꯈꯜꯒꯤ ꯆꯥꯅꯕ ꯑꯩꯈꯣꯏꯒꯤ ꯆꯥꯛꯍꯥꯎꯒꯤ ꯕꯨꯖꯤꯌꯥ ꯑꯗꯨꯒ ꯆꯥꯛꯍꯥꯎꯒꯤ ꯇꯥꯟ ꯑꯗꯒꯤ ꯆꯥꯛꯍꯥꯎꯗꯒꯤ ꯑꯩꯈꯣꯏꯒꯤ ꯍꯤꯗꯥꯛꯀꯤ ꯑꯣꯏꯕ ꯃꯆꯜꯁꯤꯡꯁꯨ ꯌꯥꯎꯏ ꯍꯥꯏ ꯑꯩꯈꯣꯏ ꯆꯥꯛꯍꯥꯎꯁꯤ ꯑꯩꯈꯣꯏꯒꯤ ꯀꯦꯟꯁꯔꯗꯒꯤ ꯉꯥꯛꯊꯣꯛꯄ ꯉꯝꯕ ꯃꯆꯜꯁꯨ ꯌꯥꯎꯏ ꯍꯥꯏꯅ ꯍꯥꯏꯅꯩ ꯑꯗꯨꯅ ꯃꯄꯥꯟꯒꯤ ꯂꯝꯗꯁꯨ ꯌꯥꯝ ꯄꯥꯝꯅꯩ ꯑꯗꯨꯒ ꯆꯥꯛꯍꯥꯎꯁꯤꯅ ꯀꯥꯟꯅꯕ ꯃꯈꯜ ꯃꯈꯜ ꯃꯌꯥꯝ ꯑꯃ ꯁꯥꯕꯒꯤ ꯍꯧꯖꯤꯛ ꯑꯅꯧ ꯑꯅꯧꯕ ꯑꯦꯟꯇꯔꯄꯤꯅꯔ ꯆꯥꯛꯍꯥꯎꯗꯒꯤ ꯀꯕꯣꯛ ꯁꯥꯕ ꯑꯗꯒꯤ ꯆꯥꯛꯍꯥꯎꯒꯤ ꯀꯩꯅꯣ ꯇꯟ ꯁꯥꯕ ꯑꯗꯒꯤ ꯆꯥꯛꯍꯥꯎꯒꯤ ꯕꯨꯖꯤꯌꯥ ꯁꯥꯕ ꯌꯥꯝ ꯀꯟꯅ ꯍꯧꯖꯤꯛꯁꯦ ꯌꯥꯝ ꯀꯟꯅ ꯄꯥꯏꯈꯠꯂꯛꯏ ꯆꯥꯛꯍꯥꯎꯁꯤ ꯃꯔꯨ ꯑꯣꯏꯅ ꯍꯧꯖꯤꯛ ꯃꯌꯥꯝꯒꯤ ꯑꯣꯏꯕ ꯌꯨꯁꯣꯞ ꯀꯔꯃꯗ ꯑꯩꯈꯣꯏꯒꯤ ꯆꯥꯛꯍꯥꯎꯒꯤ ꯃꯊꯦꯜ ꯑꯃ ꯑꯗꯨꯒ ꯁꯪꯒꯣꯝ ꯈ꯭꯭ꯔꯦꯔꯒ ꯇꯧꯔꯒ ꯆꯟꯅꯕ ꯃꯈꯜ ꯑꯃ ꯑꯗꯩꯗꯤ ꯑꯩꯈꯣꯏꯒꯤ ꯑꯦꯟꯇꯔꯄ꯭ꯔꯦꯅꯔ ꯁꯤꯡꯅ ꯑꯩꯈꯣꯏꯒꯤ ꯆꯥꯛꯍꯥꯎ ꯀꯕꯣꯛ ꯑꯗꯒꯤ ꯆꯥꯛꯍꯥꯎꯒꯤ ꯕꯨꯖꯤꯌꯥ ꯑꯗꯩ ꯆꯥꯛꯍꯥꯎꯒꯤ ꯇꯥꯟ ꯑꯗꯒꯤ ꯆꯥꯛꯍꯥꯎꯒꯤ ꯂꯗꯨꯅꯆꯤꯡꯕ ꯃꯌꯥꯝ ꯑꯝ ꯁꯥꯔꯒ ꯃꯈꯜ ꯃꯈꯜꯒꯤ ꯀꯩꯅꯣ ꯃꯥꯔꯀꯦꯠꯁꯤꯡꯗ ꯌꯣꯜꯂꯤ ꯑꯃꯁꯨꯡ ꯍꯧꯖꯤꯛ ꯃꯥꯔꯀꯦꯇꯤꯡ ꯌꯥꯝ ꯁꯤꯠꯂꯤ ꯍꯧꯖꯤꯛ ꯆꯥꯛꯍꯥꯎꯒꯤ ꯀꯕꯣꯛꯇꯧꯕ ꯃꯤꯁꯤꯡꯗꯤ ꯌꯥꯝ ꯃꯥꯏ ꯄꯥꯛꯏ ꯑꯗꯩ ꯆꯥꯛꯍꯥꯎ ꯊꯥꯕꯁꯤꯁꯨ ꯌꯥꯝ ꯏꯟꯇꯔꯦꯁ ꯑꯣꯏꯔꯦ ꯃꯅꯤꯄꯨꯔ ꯁꯔꯀꯥꯔꯅꯁꯨ ꯆꯥꯛꯍꯥꯎ ꯊꯥꯕꯁꯤꯡꯗ ꯁꯦꯟ ꯄꯩꯁꯥ ꯒ꯭ꯔꯥꯟ ꯄꯤꯔꯒ ꯑꯃꯨꯛ ꯍꯦꯟꯅ ꯍꯦꯟꯅ ꯄꯨꯊꯣꯛꯅꯕ ꯌꯥꯝ ꯀꯟꯅ ꯍꯣꯠꯅꯔꯤ ꯑꯣꯀꯦ ꯌꯥꯔꯦ ꯊꯦꯡ ꯀ꯭ꯌꯨ